ꯈꯨꯡꯒꯪꯗ ꯂꯧꯎ ꯁꯤꯡꯎꯕꯒꯤ ꯊꯥꯛꯇ ꯍꯥꯏꯇꯥꯔꯦ ꯍꯥꯟꯅ ꯍꯥꯟꯅꯒꯤ ꯃꯇꯝꯗꯗꯤ ꯂꯧꯎ ꯁꯤꯡꯎꯕ ꯂꯧꯎ ꯁꯤꯡꯎꯔꯤꯕ ꯃꯤꯁꯤꯡꯗ ꯒꯣꯃꯦꯟꯒꯤ ꯑꯣꯏꯕ ꯃꯥꯒꯤ ꯀꯥꯟꯅꯕꯁꯤꯡ ꯍꯥꯟꯅ ꯌꯥꯝꯅ ꯐꯪꯉꯝꯗꯦ ꯑꯗꯨꯕꯨ ꯍꯧꯖꯤꯛꯇꯤ ꯆꯥꯎꯈꯠꯂꯛꯄꯒꯤ ꯃꯇꯨꯡ ꯏꯟꯅ ꯒꯣꯃꯦꯟꯗꯒꯤ ꯂꯧꯎ ꯁꯤꯡꯎꯕꯁꯤꯡꯗ ꯑꯈꯣꯏꯒꯤ ꯐꯥꯔꯃ꯭ꯔꯁꯤꯡꯗ ꯈꯨꯡꯒꯪꯗ ꯂꯩꯕ ꯃꯤꯑꯣꯏꯁꯤꯡꯗ ꯒꯣꯃꯦꯟꯒꯤ ꯑꯣꯏꯕ ꯁ꯭ꯀꯤꯝ ꯍꯥꯏꯇꯥꯔꯦ ꯌꯥꯝꯅ ꯀꯥꯟꯅ ꯀꯥꯟꯅꯕ ꯌꯥꯝ ꯄꯤꯊꯔꯦ ꯀꯔꯝ ꯀꯔꯝꯕ ꯁ꯭ꯀꯤꯝ ꯄꯦꯊꯒꯦ ꯍꯥꯏꯕ ꯃꯇꯝꯗ ꯑꯩꯈꯣꯏꯅ ꯄꯦ ꯑꯦꯝ ꯀꯤꯁꯥꯟ ꯄꯟꯕ ꯌꯥꯕꯗ ꯏꯟꯁꯨꯔꯦꯟꯁ ꯄꯤꯕ ꯑꯗꯨꯒ ꯏꯁ꯭ꯔꯥꯝ ꯀꯥꯠ ꯍꯥꯏꯅ ꯄꯤꯕ ꯑꯗꯨꯗꯩ ꯅꯦꯁꯅꯦꯜ ꯑꯦꯒ꯭ꯔꯤꯀꯜꯆ꯭ꯔ ꯃꯥꯔꯀꯦꯠꯇꯤꯡ ꯁꯣꯏꯜ ꯍꯦꯜ ꯍꯥꯏꯗꯅ ꯁꯤꯒꯨꯝꯕ ꯀꯌꯥꯃꯔꯨꯝ ꯑꯃ ꯒꯣꯃꯦꯟꯒꯤ ꯒꯣꯃꯦꯟꯅ ꯂꯧꯎ ꯁꯤꯡꯎꯕꯁꯤꯡꯗ ꯄꯤ ꯍꯥꯏꯇꯥꯔꯦ ꯀ꯭ꯔꯤꯁꯤ ꯎꯗꯝ ꯁ꯭ꯀꯤꯝ ꯍꯥꯏꯕ ꯀꯣ ꯅꯦꯁꯅꯦꯜ ꯐꯨꯠ ꯁꯦꯀꯨꯔꯤꯇꯤ ꯃꯤꯁꯟ ꯍꯥꯏꯗꯅ ꯑꯦꯒ꯭ꯔꯤꯀꯜꯆꯔꯤ ꯏꯟ ꯐ꯭ꯔꯦꯛꯆ꯭ꯔ ꯐ꯭ꯔꯣꯠ ꯍꯥꯏꯕ ꯀ꯭ꯔꯣꯞ ꯏꯅꯁꯨꯔꯦꯟꯁ ꯑꯁꯨꯝꯕ ꯑꯩꯈꯣꯏꯒꯤ ꯂꯧꯎ ꯁꯤꯡꯎꯕꯗ ꯌꯥꯝꯅ ꯄꯤ ꯍꯥꯏꯇꯥꯔꯦ ꯀꯔꯤꯒꯤꯅꯣ ꯍꯥꯏꯕ ꯃꯇꯝꯗ ꯂꯧꯎ ꯁꯤꯡꯎꯕ ꯍꯥꯏꯕꯁꯤꯇꯕꯨ ꯂꯝ ꯑꯗꯨꯒꯤ ꯆꯥꯊꯣꯛ ꯄꯨꯊꯣꯛ ꯑꯩꯈꯣꯏꯒꯤ ꯆꯥꯅꯕ ꯀꯩ ꯄꯨꯊꯣꯔꯛꯀꯗꯣꯏꯅꯤ ꯃꯣꯏꯅ ꯄꯨꯊꯣꯔꯛꯄꯒꯤ ꯃꯇꯨꯡ ꯏꯟꯅ ꯂꯝ ꯑꯗꯨꯗ ꯆꯥꯎꯈꯠꯄꯒꯤ ꯊꯥꯛ ꯋꯥꯡꯈꯠꯂꯛꯀꯗꯣꯏꯅꯤ ꯃꯥꯔꯀꯦꯠꯇꯤꯡ ꯐꯖꯔꯛꯀꯗꯣꯏꯅꯤ ꯑꯗꯨꯅ ꯂꯧꯎ ꯁꯤꯡꯎꯕ ꯐꯥꯔꯃ꯭ꯔꯁꯤꯡ ꯁꯤꯡꯁꯦ ꯌꯥꯝꯅ ꯃꯔꯨꯑꯣꯏꯅ ꯂꯧꯕ ꯃꯊꯧ ꯇꯥꯏ ꯍꯥꯏꯇꯥꯔꯦ ꯑꯗꯨꯒꯤ ꯀꯣꯛꯇ ꯍꯥꯏꯇꯥꯔꯦ ꯑꯗꯨꯒꯤ ꯀꯣꯛꯇ ꯒꯣꯃꯦꯟꯅ ꯁꯤꯒꯨꯝꯕ ꯑꯐꯕ ꯈꯣꯡꯊꯥꯡ ꯑꯁꯤ ꯂꯧꯈꯠꯂꯛꯄꯅꯤ ꯂꯧꯎ ꯁꯤꯡꯎꯕ ꯂꯩꯇ꯭ꯔꯥꯕ ꯂꯝ ꯑꯗꯨꯗꯤ ꯃꯤꯉꯣꯟꯗꯒꯤ ꯇꯥꯡꯖꯕ ꯂꯝꯅꯤ ꯃꯤꯉꯣꯟꯗꯒꯤ ꯂꯩꯔꯒ ꯆꯥꯗꯣꯏꯅꯤ ꯂꯩꯔ ꯆꯥꯕ ꯍꯥꯏꯁꯦ ꯄꯩꯁꯥꯅꯤ ꯄꯩꯁꯥ ꯍꯥꯏꯁꯦ ꯇꯥꯟꯕ ꯑꯃ ꯆꯪꯏ ꯍꯥꯏꯇꯥꯔꯦ ꯇꯥꯟꯅꯕ ꯍꯣꯠꯅꯕ ꯃꯇꯝꯗ ꯈꯣꯡꯊꯥꯡ ꯀꯌꯥ ꯑꯃ ꯂꯩ ꯑꯗꯨꯕꯨ ꯂꯧꯎ ꯁꯤꯡꯎꯕ ꯇꯧꯕ ꯇꯥꯔꯗꯤ ꯏꯁꯥꯅ ꯏꯁꯥꯕꯨ ꯊꯕꯛ ꯄꯤꯖꯩ ꯑꯗꯨꯒ ꯄꯩꯁꯥ ꯇꯥꯟꯕꯁꯨ ꯂꯥꯏꯍꯜꯂꯤ ꯑꯗꯨꯒ ꯑꯩꯈꯣꯏꯒꯤ ꯂꯝ ꯁ꯭ꯇꯦꯠ ꯑꯁꯤꯕꯨ ꯍꯤꯡꯅꯕꯒꯤꯗꯃꯛꯇ ꯌꯥꯝ ꯂꯥꯏꯕ ꯈꯣꯡꯊꯥꯡ ꯄꯤꯍꯜꯂꯦ ꯍꯥꯏꯇꯥꯔꯦ ꯑꯗꯨꯅ ꯂꯧꯎ ꯁꯤꯡꯎꯕꯁꯤ ꯌꯥꯝꯅ ꯃꯔꯨꯑꯣꯏꯅ ꯍꯛꯆꯤꯟꯅ ꯂꯧꯕ ꯃꯊꯧ ꯇꯥꯏ ꯒꯣꯃꯦꯟꯅꯁꯨ ꯁꯤꯒꯨꯝꯕ ꯁ꯭ꯀꯤꯝ ꯌꯥꯝ ꯃꯔꯨꯑꯣꯏꯕ ꯁ꯭ꯀꯤꯝꯁꯤꯡ ꯄꯤꯊꯔꯛꯏ ꯃꯈꯥꯇꯥꯅꯁꯨ ꯄꯤꯊꯔꯛꯀꯅꯤ ꯑꯗꯨꯅ ꯂꯧꯎ ꯁꯤꯡꯎꯕ ꯇꯧꯔꯤꯕ ꯐꯥꯔꯃ꯭ꯔ ꯇꯧꯔꯤꯕꯁꯤꯡꯕꯨ ꯑꯩꯈꯣꯏꯅ ꯏꯀꯥꯏ ꯈꯨꯝꯅꯕ ꯊꯣꯛꯏ ꯍꯥꯏꯅ ꯈꯟꯖꯩ